ꯂꯣꯀꯦꯜ ꯅ꯭ꯌꯨꯁ ꯆꯦꯅꯦꯜꯗꯅ ꯂꯣꯀꯦꯜ ꯈꯛꯇꯒꯤ ꯑꯩꯈꯣꯏ ꯂꯩꯀꯥꯏꯗ ꯑꯩꯈꯣꯏ ꯏꯁꯇꯦꯠꯁꯤꯗ ꯐꯪꯉꯤꯕ ꯃꯤꯁꯤꯡꯁꯤꯗ ꯃꯌꯥꯝ ꯃꯔꯨꯑꯣꯏꯅ ꯄꯥꯏ ꯃꯁꯤꯗ ꯑꯗꯨꯒ ꯏꯟ ꯇꯥꯝ ꯑꯣꯐ ꯀꯔꯤ ꯁꯦꯟꯇ꯭ꯔꯦꯜꯗꯗꯤ ꯁꯦꯟꯇ꯭ꯔꯦꯜꯁꯤꯗ ꯑꯣꯜ ꯏꯟꯗꯤꯌꯥꯒꯤ ꯑꯣꯏꯅ ꯃꯁꯤꯒꯤ ꯅ꯭ꯌꯨꯁ ꯆꯦꯅꯦꯜ ꯅ꯭ꯌꯨꯁ ꯃꯌꯥꯝꯁꯤꯡꯁꯤ ꯑꯥꯔꯇꯤꯀꯜ ꯃꯁꯤꯒꯤ ꯃꯌꯥꯝꯁꯤꯡꯁꯤ ꯂꯣꯏ ꯅꯩꯅꯩ ꯁꯦꯟꯇ꯭ꯔꯦꯜꯗꯗꯤ ꯑꯦꯕ꯭ꯔꯤ ꯏꯁꯇꯦꯠ ꯃꯌꯥꯝꯁꯤꯡꯁꯤꯒꯤꯗ ꯃꯣꯏꯗ ꯊꯣꯛꯏꯕ ꯊꯧꯗꯣꯛ ꯋꯥꯊꯣꯛ ꯃꯌꯥꯝꯁꯤꯡꯁꯤ ꯈꯟꯅ ꯅꯩꯅꯩ ꯑꯗꯨꯒ ꯂꯣꯀꯦꯜꯗꯅ ꯏꯠ ꯃꯦꯕꯤ ꯃꯥꯒꯤ ꯋꯤꯠꯊꯤꯟ ꯖꯒꯥꯁꯣ ꯑꯗꯨ ꯈꯛꯇ ꯑꯣꯏꯅ ꯅꯩꯅꯩ